ꯍꯧꯖꯤꯛꯀꯥꯟꯒꯤ ꯁꯥ ꯁꯟ ꯑꯣꯛꯇ ꯄ꯭ꯔꯗꯛꯇꯤꯕꯤꯇꯤꯁꯤ ꯑꯗꯨꯃꯇꯤꯛ ꯍꯦꯟꯒꯠꯂꯛꯑꯦ ꯃꯈꯣꯏꯒꯤ ꯗꯤꯃꯥꯟ ꯂꯩꯕꯅ ꯃꯔꯝ ꯑꯣꯏꯔꯒ ꯑꯗꯨꯒ ꯁꯤꯖꯤꯟꯅꯔꯤꯕ ꯗ꯭ꯔꯒ ꯑꯁꯤ ꯑꯗꯨꯃꯇꯤꯛ ꯋꯥꯡꯉꯤ ꯊꯕꯛ ꯑꯁꯤ ꯃꯥꯏꯀꯩ ꯑꯁꯤꯒꯤ ꯗꯤꯃꯥꯟ ꯍꯦꯟꯒꯠꯂꯛꯄꯅ ꯃꯔꯝ ꯑꯣꯏꯔꯒ ꯁꯥ ꯁꯟ ꯑꯁꯤꯗ ꯀ꯭ꯔꯣꯁ ꯊꯨꯅ ꯃꯆꯥ ꯄꯣꯛꯄ ꯌꯥꯅꯕꯒꯤꯗꯃꯛꯇ ꯃꯈꯣꯏꯅ ꯇꯦꯛꯅꯤꯛꯁ ꯌꯥꯝꯅ ꯁꯤꯖꯤꯟꯅꯩ ꯀꯩꯅꯣꯅꯨꯡ ꯇꯧꯔꯒ ꯃꯁꯤ ꯍꯤꯗꯥꯛ ꯅꯨꯡꯁꯦ ꯀꯥꯞꯄꯒ ꯃꯈꯣꯏꯅ ꯊꯨꯅ ꯄꯨꯊꯣꯛꯅꯕ ꯑꯌꯥꯕꯗꯨ ꯃꯈꯣꯏꯅ ꯊꯕꯛ ꯑꯁꯤ ꯄꯤ ꯃꯇꯝ ꯑꯗꯨꯅ ꯃꯈꯣꯏꯒꯤ ꯃꯈꯣꯏꯉꯣꯟꯗ ꯄꯨꯊꯣꯛꯄ ꯊꯨꯅ ꯆꯥꯡ ꯑꯗꯨꯅ ꯑꯩꯈꯣꯏꯉꯣꯟꯗ ꯌꯥꯝꯅ ꯑꯁꯣꯛꯄ ꯌꯥꯝꯅ ꯄꯤ ꯃꯔꯝ ꯑꯁꯤꯒꯤꯅ ꯑꯩꯈꯣꯏꯒꯤ ꯁꯥꯏꯠ ꯏꯐꯦꯛ ꯑꯗꯨꯃꯇꯤꯛ ꯌꯥꯝ ꯂꯥꯛꯏ